ꯒꯦꯝ ꯁꯥꯟꯅꯕ ꯈꯨꯅꯨꯡꯉꯥꯏ ꯍꯥꯏꯕꯁꯦ ꯃꯈꯜ ꯃꯈꯜ ꯃꯌꯥꯝ ꯂꯩꯌꯦ ꯃꯈꯜ ꯃꯈꯜ ꯃꯣꯏꯒꯤ ꯃꯣꯏꯒꯤ ꯒꯦꯝꯁ ꯃꯇꯨꯡ ꯏꯟꯅ ꯃꯣꯏ ꯃꯣꯏꯒꯤ ꯑꯄꯥꯝꯕ ꯃꯣꯏ ꯃꯣꯏꯅ ꯁꯥꯟꯅꯅꯤꯡꯕ ꯑꯗꯨꯒꯤ ꯃꯇꯨꯡ ꯏꯟꯅ ꯀꯣꯜꯂꯦ ꯑꯦꯟ ꯐꯥꯔꯁ ꯑꯣꯐ ꯑꯣꯜ ꯑꯩꯅ ꯍꯥꯏꯅꯤꯡꯂꯤꯁꯤ ꯒꯦꯝꯁ ꯑꯃ ꯁꯥꯟꯅꯕ ꯍꯥꯏꯕꯁꯤ ꯌꯥꯝ ꯃꯔꯨꯑꯣꯏꯌꯦ ꯑꯩꯈꯣꯏꯒꯤ ꯍꯛꯆꯥꯡꯗ ꯃꯦꯟꯂꯤ ꯉꯥꯡꯁꯦ ꯍꯥꯏꯔꯗꯤ ꯉꯁꯥꯏ ꯍꯛꯆꯥꯡꯗ ꯂꯩꯔꯤꯕ ꯄꯣꯠꯇꯣ ꯑꯗꯨꯝ ꯂꯩꯔ ꯇꯥꯔꯗꯤ ꯂꯥꯏꯅꯥ ꯃꯌꯥꯝ ꯃꯌꯥꯝ ꯂꯥꯛꯀꯅꯤ ꯑꯗꯨꯒ ꯏꯁꯥꯗ ꯂꯨꯝꯕ ꯃꯇꯝꯗ ꯐꯦꯠꯁ ꯃꯌꯥꯝ ꯂꯥꯛꯄ ꯃꯇꯝꯗ ꯏꯁꯥꯁꯦ ꯑꯦꯛꯁꯥꯔꯁꯥꯏꯁ ꯇꯧꯗ꯭ꯔꯗꯤ ꯍꯦꯟꯅ ꯋꯦꯠꯇꯣ ꯒꯦꯟ ꯂꯩꯔꯛꯀꯅꯤ ꯋꯦꯠꯀꯤ ꯂꯩꯔꯛꯑꯗꯤ ꯄ꯭ꯔꯣꯕ꯭ꯂꯦꯝ ꯃꯌꯥꯝ ꯃꯌꯥꯝ ꯊꯣꯛꯂꯛꯀꯅꯤ ꯑꯗꯨ ꯒꯦꯝ ꯁꯥꯟꯅꯕ ꯍꯥꯏ ꯃꯔꯝꯁꯤꯅ ꯑꯩꯈꯣꯏꯒꯤ ꯑꯦꯛꯁꯔꯁꯥꯏꯁ ꯕꯣꯗꯤꯗ ꯆꯣꯡꯕ ꯈꯣꯠꯄ ꯑꯣꯏꯔꯣ ꯑꯁꯤ ꯑꯦꯛꯁꯔꯁꯥꯏꯁ ꯇꯧꯕ ꯃꯌꯥꯝꯁꯤꯅ ꯑꯩꯈꯣꯏꯒꯤ ꯍꯛꯆꯥꯡꯗ ꯀꯥꯟꯅꯕ ꯃꯌꯥꯝ ꯄꯤꯌꯦ ꯀꯥꯟꯅꯕ ꯍꯥꯏꯕ ꯃꯤꯟꯁꯇꯤ ꯑꯩꯈꯣꯏꯅ ꯇꯨꯝꯃꯒ ꯂꯩꯔꯒ ꯆꯥꯔꯒ ꯂꯩꯕ ꯃꯇꯝꯗ ꯋꯦꯠ ꯒꯦꯟ ꯇꯧꯔꯛꯑꯅꯤ ꯋꯦꯠ ꯒꯦꯟ ꯇꯧꯔꯛꯑꯕ ꯃꯇꯝꯗ ꯍꯦꯟꯅ ꯍꯦꯟꯅ ꯋꯦꯠ ꯆꯥꯎꯔꯛꯄꯅꯤꯅ ꯉꯁꯥꯏ ꯂꯥꯏꯅꯥ ꯑꯩꯈꯣꯏꯉꯣꯟꯗ ꯀꯥꯇꯟꯕ ꯃꯌꯥꯝ ꯂꯥꯛꯀꯅꯤ ꯀꯥ ꯇꯜꯂꯗꯤ ꯍꯦꯟꯅ ꯍꯦꯟꯅ ꯑꯩꯈꯣꯏ ꯍꯛꯆꯥꯡꯗ ꯃꯌꯥꯝ ꯄ꯭ꯔꯣꯕ꯭ꯂꯦꯝ ꯑꯃ ꯂꯥꯛꯀꯅꯤ ꯕꯠ ꯒꯦꯝ ꯁꯥꯟꯅꯕ ꯃꯤꯑꯣꯏꯕꯁꯤꯗꯤ ꯃꯣꯏꯒꯤ ꯗꯦꯜꯂꯤ ꯔꯨꯇꯤꯟ ꯈꯪꯒꯅꯤ ꯑꯌꯨꯛ ꯉꯝꯇꯥ ꯍꯧꯒꯠꯂꯅꯤ ꯑꯗꯨꯒ ꯆꯦꯟꯕ ꯈꯣꯠꯄ ꯇꯧꯔꯅꯤ ꯑꯗꯨꯒ ꯃꯣꯏꯒꯤ ꯍꯛꯆꯥꯡ ꯃꯣꯏꯒꯤ ꯕꯣꯗꯤꯁꯦ ꯌꯥꯝ ꯃꯦꯟꯇꯦꯟ ꯑꯃꯗ ꯑꯦꯕꯔꯦꯖ ꯑꯃꯗ ꯃꯣꯏ ꯊꯝꯒꯅꯤ ꯑꯗꯨ ꯃꯇꯝꯗ ꯃꯣꯏꯅ ꯅꯨꯡꯉꯥꯏꯒꯗꯕ ꯂꯥꯏꯅꯥ ꯍꯥꯏꯔꯣ ꯄꯛꯑꯔꯣꯏ ꯋꯦꯠ ꯍꯥꯏꯔꯣ ꯃꯣꯏ ꯌꯥꯝ ꯌꯥꯡꯉꯅꯤ ꯃꯣꯏꯒꯤ ꯔꯨꯇꯤꯟ ꯑꯃꯗ ꯂꯥꯛꯄꯅꯤꯅ ꯑꯗꯨ ꯃꯈꯜ ꯃꯈꯜ ꯃꯌꯥꯝ ꯃꯌꯥꯝ ꯂꯩꯌꯦ ꯒꯦꯝꯁꯇ ꯍꯥꯏꯔꯗꯤ ꯑꯗꯨꯒ ꯁꯤ ꯃꯣꯏꯒꯤ ꯅꯦꯁꯅꯦꯜ ꯄ꯭ꯂꯦꯌꯔ ꯃꯌꯥꯝ ꯅꯠꯇ꯭ꯔꯒ ꯃꯣꯏ ꯏꯟꯇꯔꯅꯦꯁꯅꯦꯜ ꯄ꯭ꯂꯦꯌꯔ ꯃꯌꯥꯝꯁꯦ ꯃꯣꯏꯁꯤꯗꯒꯤ ꯃꯊꯪ ꯃꯊꯪ ꯒꯦꯝ ꯑꯦꯟ ꯏꯁꯄꯣꯔꯠꯇꯒꯤ ꯂꯥꯛꯄ ꯃꯣꯏ ꯁꯤꯗꯒꯤ ꯂꯥꯛꯄ ꯏꯟꯚꯥꯏꯔꯣꯟꯃꯦꯟ ꯃꯌꯥꯝꯁꯦ ꯃꯣꯏꯉꯣꯟꯗ ꯀꯥꯟꯅꯕ ꯂꯩ ꯍꯥꯏꯕꯁꯦ ꯀꯔꯤ ꯀꯥꯟꯅꯕ꯭ꯔꯥ ꯍꯥꯏꯕ ꯃꯇꯝꯗ ꯅꯦꯁꯅꯦꯜ ꯑꯃ ꯊꯣꯛꯄ ꯍꯥꯏꯕꯁꯤꯗꯤ ꯃꯤꯡꯆꯠ ꯑꯃ ꯄꯨꯔꯛꯄ ꯌꯥꯏ ꯑꯗꯨ ꯃꯤꯡꯆꯠꯁꯦ ꯃꯌꯥꯝꯅ ꯑꯣꯅꯔ ꯇꯧꯋꯦ ꯔꯦꯁꯄꯦꯛ ꯇꯧꯋꯦ ꯅꯣꯠ ꯑꯣꯡꯂꯤ ꯃꯣꯏꯒꯤ ꯍꯛꯆꯥꯡ ꯅꯨꯡꯉꯥꯏꯇꯗꯅ ꯃꯣꯏꯒꯤ ꯃꯤꯡꯆꯠ ꯑꯃ ꯔꯦꯁꯄꯦꯛ ꯑꯃ ꯃꯤꯁꯦ ꯑꯁꯤꯁꯦ ꯅꯦꯁꯅꯦꯜ ꯄ꯭ꯂꯦꯌꯔ ꯑꯃꯅꯤ ꯃꯁꯤ ꯏꯟꯇꯔꯅꯦꯁꯅꯦꯜ ꯄ꯭ꯂꯦꯌꯔ ꯑꯃꯅꯤ ꯍꯥꯏꯕꯁꯦ ꯃꯤꯅꯁꯨ ꯈꯪꯉꯦ ꯅꯣꯠ ꯑꯣꯡꯂꯤ ꯅꯦꯁꯅꯦꯜꯂꯤ ꯕꯠ ꯏꯟꯇꯔꯅꯦꯁꯅꯦꯜꯂꯤ ꯈꯜꯂꯛꯄ ꯃꯇꯝꯗ ꯃꯣꯏꯒꯤꯗꯃꯛꯇꯁꯨ ꯃꯌꯥꯝ ꯑꯦꯠꯕꯥꯟꯇꯦꯁ ꯃꯣꯏꯒꯤ ꯂꯝꯕꯤ ꯃꯌꯥꯝ ꯂꯩꯌꯦ ꯑꯗꯨꯒ ꯄ꯭ꯂꯁ ꯍꯛꯆꯥꯡꯗꯁꯨ ꯃꯣꯔ ꯃꯣꯔ ꯒ꯭ꯔꯣꯠ ꯂꯩꯌꯦ ꯃꯣꯏꯅ ꯂꯥꯏꯅꯥ ꯇꯤꯟꯅ ꯃꯌꯥꯝꯅꯁꯨ ꯃꯣꯏ ꯉꯥꯛꯊꯣꯛꯀꯅꯤ ꯃꯣꯏ ꯍꯛꯆꯥꯡ ꯍꯦꯜꯗꯤꯅ ꯂꯩꯒꯅꯤ ꯑꯦꯟ ꯄ꯭ꯂꯁ ꯑꯦꯠ ꯗ ꯁꯦꯝ ꯇꯥꯏꯝ ꯃꯣꯏꯅ ꯇꯧꯕ ꯈꯨꯗꯤꯡ ꯃꯣꯏꯒꯤ ꯃꯤꯡꯆꯠ ꯃꯣꯏꯒꯤ ꯔꯦꯁꯄꯦꯛ ꯃꯌꯥꯝꯗꯨꯁꯨ ꯃꯣꯏꯅ ꯍꯦꯟꯅ ꯍꯦꯟꯅ ꯀꯥꯟꯅꯕ ꯐꯪꯂꯛꯑꯅꯤ ꯑꯗꯨꯅ ꯒꯦꯝꯁꯦ ꯃꯔꯨꯑꯣꯏꯌꯦ ꯑꯩꯈꯣꯏꯒꯤ ꯄꯨꯟꯁꯤꯗ ꯒꯦꯝ ꯁꯥꯟꯅꯕ ꯃꯤꯑꯣꯏ ꯃꯤꯑꯣꯏꯁꯦ ꯑꯩꯈꯣꯏꯅ ꯔꯦꯁꯄꯦꯛ ꯇꯧꯒꯗꯕꯅꯤ ꯕꯤꯀꯣꯁ ꯃꯣꯏꯅ ꯁꯤ ꯃꯌꯥꯝꯁꯦ ꯇꯧꯔꯛꯄꯅꯤꯅ ꯃꯤꯡꯆꯠꯁꯨ ꯄꯨꯔꯛꯑꯦ ꯑꯗꯨꯒ ꯃꯣꯏ ꯃꯁꯥꯅꯁꯨ ꯑꯩꯈꯣꯏꯉꯣꯟꯗ ꯍꯦꯟꯅ ꯍꯦꯟꯅ ꯃꯣꯇꯤꯚꯦꯠ ꯑꯣꯏꯍꯜꯂꯦ ꯑꯗꯨꯅ ꯄꯨꯟꯁꯤ ꯍꯥꯏꯕꯁꯤꯗꯤ ꯃꯤ ꯑꯇꯣꯞꯄ ꯑꯇꯣꯞꯄ ꯅꯪ ꯑꯁꯤ ꯑꯣꯏꯔꯣꯅꯦ ꯅꯪ ꯑꯁꯤ ꯑꯣꯏꯔꯣ ꯍꯥꯏꯕ ꯂꯩꯇꯦ ꯑꯗꯨꯕꯨ ꯑꯩꯈꯣꯏ ꯏꯁꯥꯅ ꯄꯥꯝꯕ ꯏꯁꯥꯅ ꯁꯤ ꯁꯥꯟꯅꯅꯤꯡꯕ ꯁꯤ ꯏꯁꯥꯅ ꯇꯧꯅꯤꯡꯕ ꯃꯌꯥꯝꯁꯦ ꯑꯩꯈꯣꯏꯅ ꯆꯨꯁ ꯇꯧꯔꯒ ꯆꯨꯁ ꯇꯧꯔꯕ ꯃꯇꯨꯡꯗ ꯑꯩꯈꯣꯏꯅ ꯏꯁꯥꯅ ꯄꯥꯝꯕ ꯑꯣ ꯁꯤ ꯇꯧꯔꯛꯑꯗꯤ ꯑꯩꯒꯤ ꯍꯛꯆꯥꯡꯗ ꯁꯤ ꯌꯥꯒꯅꯤ ꯑꯁꯤ ꯇꯧꯔꯛ ꯑꯗꯤ ꯁꯤꯁꯦ ꯁꯨꯃꯥꯏꯅ ꯑꯩꯈꯣꯏ ꯏꯁꯥꯗ ꯐꯪꯒꯅꯤ ꯍꯥꯏꯕ ꯃꯌꯥꯝꯁꯤ ꯏꯁꯥꯅ ꯈꯜꯂꯒ ꯏꯁꯥꯅ ꯗꯤꯁꯤꯖꯟ ꯂꯧꯔꯒ ꯍꯦꯟꯅ ꯍꯦꯟꯅ ꯃꯥꯏ ꯄꯥꯛꯅꯕ ꯍꯦꯟꯅ ꯍꯦꯟꯅ ꯂꯝꯕꯤꯗ ꯆꯪꯂꯛꯂꯕꯁꯨ ꯃꯌꯥꯝꯁꯤ ꯌꯥꯔꯒꯗꯤ ꯊꯤꯔꯗꯤ ꯑꯩꯈꯣꯏꯁꯦ ꯑꯩꯈꯣꯏꯒꯤ ꯍꯛꯆꯥꯡꯗꯁꯨ ꯑꯗꯨꯒ ꯑꯩꯈꯣꯏꯒꯤ ꯃꯤꯡꯆꯠ ꯃꯌꯥꯝꯁꯨ ꯑꯩꯈꯣꯏꯒꯤ ꯑꯄꯥꯝꯕ ꯒꯦꯝꯁ ꯑꯦꯟ ꯏꯁꯄꯣꯔꯠꯇ ꯃꯥꯏ ꯐꯣꯀꯁ ꯇꯧꯔꯒ ꯂꯥꯛꯄꯁꯤꯗꯤ ꯑꯩꯈꯣꯏꯒꯤ ꯍꯛꯆꯥꯡ ꯑꯃꯁꯦ ꯍꯦꯟꯅ ꯍꯦꯟꯅ ꯌꯥꯡꯒꯅꯤ ꯍꯦꯟꯅ ꯍꯦꯟꯅ ꯄ꯭ꯔꯗꯛꯇꯤꯞ ꯍꯦꯟꯅ ꯍꯦꯟꯅ ꯍꯛꯆꯥꯡ ꯐꯕ ꯃꯤꯑꯣꯏꯕ ꯍꯥꯏꯕꯁꯦ ꯑꯩꯈꯣꯏꯒꯤ ꯁꯣꯁꯥꯏꯇꯤ ꯑꯣꯏꯔꯣ ꯑꯗꯨꯒ ꯑꯩꯈꯣꯏꯒꯤ ꯑꯇꯣꯞ ꯑꯇꯣꯞꯄ ꯖꯒꯥꯗꯁꯨ ꯑꯣꯏꯔꯣ ꯃꯤꯅ ꯍꯦꯟꯅ ꯍꯦꯟꯅ ꯅꯣꯏꯉꯣꯟꯗ ꯇꯝꯅꯉꯥꯏ ꯁꯤ ꯃꯌꯥꯝꯁꯤ ꯂꯩꯔꯛꯑꯅꯤ ꯍꯥꯏꯅ ꯑꯩꯅ ꯑꯁꯤꯒꯤ ꯃꯇꯥꯡꯗ ꯉꯥꯡꯕꯅꯤ